ꯑꯩꯅ ꯍꯩꯀꯣꯜ ꯂꯩꯀꯣꯜ ꯁꯦꯝ ꯁꯥꯕꯒꯤ ꯑꯄꯥꯝꯕ ꯀꯔꯝꯅ ꯂꯥꯛꯈꯤꯕꯅꯣ ꯍꯥꯏꯔꯗꯤ ꯅꯍꯥꯟꯗꯤ ꯑꯩ ꯑꯁꯦ ꯀꯩꯊꯦꯜꯗ ꯂꯣꯏꯅꯃꯛ ꯍꯩꯁꯨ ꯑꯦꯟꯁꯥꯡ ꯅꯥꯄꯤꯁꯨ ꯂꯣꯏꯅꯃꯛ ꯂꯩꯕꯅꯤ ꯑꯩꯁꯦ ꯀꯔꯤꯁꯨ ꯍꯩꯀꯣꯜ ꯂꯩꯀꯣꯜ ꯇꯧꯕꯁꯤ ꯀꯔꯤꯁꯨ ꯈꯟꯖꯗꯦ ꯑꯗꯨꯕꯨ ꯃꯇꯝ ꯃꯇꯨꯡ ꯏꯟꯅ ꯀꯩꯊꯦꯜꯗ ꯌꯣꯟꯕ ꯈꯨꯗꯤꯡ ꯑꯁꯦ ꯍꯥꯔ ꯍꯥꯞꯄ ꯍꯥꯏꯕꯗꯤ ꯐꯔꯇꯤꯂꯥꯏꯖꯔꯒꯨꯝꯕ ꯍꯥꯞꯄ ꯌꯥꯝꯈ꯭ꯔꯦ ꯑꯗꯨꯅ ꯃꯤ ꯃꯌꯥꯝ ꯍꯛꯆꯥꯡ ꯁꯣꯜꯂꯛꯈ꯭ꯔꯦ ꯑꯩꯁꯨ ꯆꯍꯤ ꯑꯃ ꯅꯥꯔꯛꯈꯤ ꯂꯥꯏꯌꯦꯡꯕ ꯆꯠꯄ ꯑꯗꯨꯗ ꯗꯣꯛꯇꯔꯅ ꯍꯥꯏ ꯅꯪꯗꯤ ꯑꯆꯥꯊꯛ ꯇꯨꯗ ꯁꯣꯏꯔꯦ ꯌꯨꯝꯗ ꯊꯣꯛꯄ ꯍꯩ ꯑꯦꯟꯁꯥꯡ ꯑꯗꯨ ꯆꯥꯎꯑꯣ ꯅꯠꯇ꯭ꯔꯒ ꯆꯤꯡꯒꯤ ꯅꯥꯄꯤꯒꯨꯝꯕ ꯍꯩꯒꯨꯝꯕ ꯆꯥꯕꯅ ꯈ꯭ꯋꯥꯏꯗꯒꯤ ꯐꯩ ꯍꯥꯏꯕ ꯇꯥꯔꯕ ꯃꯇꯨꯡꯗ ꯑꯩꯅ ꯈꯜꯂꯤ ꯑꯩꯅ ꯌꯨꯝꯗ ꯍꯩ ꯂꯩꯀꯣꯜ ꯁꯦꯝꯂꯗꯤ ꯑꯩ ꯆꯥꯕꯁꯨ ꯐꯪꯉꯤ ꯁꯦꯜꯁꯨ ꯇꯤꯡꯗꯦ ꯑꯃꯁꯨꯡ ꯑꯩꯒꯤ ꯍꯛꯆꯥꯡ ꯑꯁꯤ ꯐꯒꯠꯍꯜꯂꯤ ꯁꯨꯝꯅ ꯃꯇꯝ ꯑꯗꯨꯗ ꯊꯕꯛ ꯈꯔ ꯇꯧꯕ ꯑꯗꯨ ꯑꯩꯒꯤ ꯍꯛꯆꯥꯡꯁꯦ ꯑꯦꯛꯁꯔꯁꯥꯏꯁ ꯇꯧꯏ ꯑꯩꯅ ꯂꯩꯀꯣꯜ ꯇꯧꯕꯗ ꯑꯩꯅ ꯊꯥꯈꯤꯕ ꯂꯩ ꯁꯥꯠꯂꯛꯄꯗ ꯑꯩꯒꯤ ꯋꯥꯈꯜ ꯍꯛꯆꯥꯡ ꯅꯨꯡꯉꯥꯏꯔꯛꯈꯤ ꯄꯨꯛꯅꯤꯡ ꯅꯨꯡꯁꯤꯔꯛꯈꯤ ꯍꯩꯒꯨꯝꯕ ꯌꯥꯝ ꯄꯥꯟꯕꯗ ꯑꯗꯨ ꯑꯩꯒꯤ ꯀꯩꯔꯣꯜ ꯂꯩꯀꯥꯏ ꯗꯁꯨ ꯑꯩꯅ ꯌꯦꯟꯕꯤꯈꯤ ꯑꯗꯨꯒꯤ ꯅꯨꯡꯉꯥꯏꯕ ꯑꯩꯒꯤ ꯄꯨꯟꯁꯤꯗ ꯑꯐꯕ ꯄꯨꯔꯛꯄ ꯑꯗꯨꯅ ꯑꯩꯍꯥꯛ ꯑꯁꯤ ꯍꯩꯀꯣꯜ ꯂꯩꯀꯣꯜ ꯁꯦꯝ ꯁꯥꯕꯒꯤ ꯑꯄꯥꯝꯕ ꯂꯥꯛꯈꯤ